ꯑꯩꯉꯣꯟꯗ ꯏꯪꯈꯣꯜ ꯀꯣꯏꯕ ꯍꯧꯔꯛꯅꯕꯒꯤ ꯑꯀꯟꯕ ꯏꯊꯤꯜ ꯄꯤꯈꯤꯕꯗꯤ ꯑꯩꯒꯤ ꯏꯃꯥ ꯏꯄꯥꯅꯤ ꯍꯥꯏꯗꯤ ꯑꯩꯒꯤ ꯏꯃꯥ ꯏꯄꯥꯁꯦ ꯁꯨꯕ ꯅꯣꯝꯕ ꯌꯥꯝꯅ ꯀꯜꯂꯤ ꯏꯁꯥꯒꯤ ꯂꯝꯁꯨ ꯌꯥꯝꯅ ꯂꯩꯖꯗꯦ ꯄꯤꯛꯇꯛꯅ ꯂꯩꯕ ꯂꯝꯁꯤꯗ ꯑꯩꯒꯤ ꯏꯃꯥꯁꯤꯅ ꯍꯥꯏꯗꯤ ꯄꯣꯠꯆꯩꯁꯦ ꯐꯖꯅ ꯃꯔꯥꯡ ꯀꯥꯏꯅ ꯊꯥꯔꯒ ꯃꯐꯝ ꯆꯥꯅ ꯆꯥꯅ ꯊꯥꯔꯒ ꯐꯖꯕꯁꯦ ꯁꯨꯝ ꯎꯏꯌꯦꯕ ꯑꯗꯒꯤ ꯑꯩꯒꯤ ꯕꯕꯥꯁꯤꯁꯨ ꯀꯩꯗꯧꯕ ꯏꯃꯥꯅ ꯇꯧꯕ ꯊꯕꯛꯁꯦ ꯌꯥꯎꯁꯤꯜꯂꯒ ꯍꯦꯟꯅ ꯐꯖꯅ ꯍꯥꯏꯗꯤ ꯃꯐꯝꯁꯦ ꯁꯤ ꯇꯧꯕꯗ ꯌꯥꯝ ꯄꯤꯛꯄ ꯃꯐꯝꯁꯤꯗ ꯍꯥꯏꯗꯤ ꯍꯩ ꯂꯩꯗ ꯊꯥꯔꯁꯨ ꯃꯐꯝ ꯆꯥꯅ ꯆꯥꯅ ꯊꯥꯕꯅ ꯃꯔꯝ ꯑꯣꯏꯔꯒ ꯌꯥꯝ ꯐꯖꯕꯗꯣ ꯑꯗꯨꯗꯩ ꯑꯩ ꯋꯥꯈꯜꯁꯤꯗ ꯈꯜꯂꯦ ꯑꯦ ꯃꯣꯏꯅ ꯇꯧꯕ ꯁꯨꯝ ꯎꯔꯃꯤꯅ ꯑꯩꯁꯨ ꯌꯥꯎꯅꯤꯡꯉꯦ ꯑꯗꯩ ꯃꯣꯏꯅꯁꯨ ꯁꯨꯝ ꯇꯝꯕꯤꯕ ꯑꯣꯏꯅ ꯌꯥꯎꯔꯦ ꯑꯗꯨꯗꯩ ꯁꯨꯝ ꯇꯧꯔꯒ ꯑꯩꯁꯦ ꯍꯦꯟꯅ ꯄꯥꯝꯖꯕꯗꯣ ꯑꯣꯏꯔꯦꯕ ꯉꯁꯥꯏꯒꯤ ꯀꯩꯗꯧꯋꯦ ꯍꯥꯏꯕ ꯃꯇꯝꯗ ꯄꯣꯠꯆꯩ ꯊꯥꯕꯗꯕꯨ ꯑꯣꯏꯔꯁꯨ ꯑꯩꯒꯤ ꯏꯃꯥ ꯏꯄꯥꯁꯤꯅ ꯁꯨꯃꯥꯏꯅ ꯊꯥꯕ ꯄꯣꯠꯁꯤ ꯑꯣꯏꯇꯥꯔꯗꯤ ꯍꯦꯟꯅ ꯍꯥꯏꯕꯗꯤ ꯐꯖꯅ ꯄꯥꯟꯕ ꯍꯦꯟꯕꯅꯤꯒ ꯍꯥꯏꯕꯒꯤ ꯑꯗꯒꯤ ꯄꯣꯠ ꯊꯥꯕ ꯃꯇꯝꯗꯁꯨ ꯀꯩꯗꯧꯋꯤ ꯍꯥꯏꯗꯤ ꯄꯣꯠꯁꯤꯒꯤ ꯃꯥꯒꯤ ꯅꯤꯡꯊꯝꯊꯥ ꯃꯇꯝꯗ ꯊꯥꯒꯗꯕ ꯀꯥꯂꯦꯟ ꯃꯇꯝꯗ ꯊꯥꯒꯗꯕ ꯑꯗꯨꯒꯤ ꯃꯐꯝꯁꯦ ꯍꯥꯏꯗꯤ ꯃꯐꯝꯁꯦ ꯁꯨꯃꯥꯏꯅ ꯊꯥ ꯇꯥꯔꯗꯤ ꯁꯤꯒꯤ ꯃꯑꯣꯡꯗ ꯊꯥꯔꯗꯤ ꯍꯦꯟꯅ ꯄꯥꯟꯕ ꯍꯦꯟꯅꯤꯒ ꯍꯥꯏꯗꯅ ꯁꯨꯝ ꯇꯥꯛꯄꯤꯕꯁꯦ ꯁꯤꯗꯒꯤ ꯍꯦꯟꯅ ꯑꯩꯉꯣꯟꯗꯗꯤ ꯏꯊꯤꯜ ꯄꯤꯕ ꯍꯧꯈꯤꯕꯗꯣ ꯑꯗꯨꯃꯥꯏꯅ ꯇꯧꯗꯅ ꯑꯩꯅ ꯉꯁꯥꯏꯒꯤ ꯄꯥꯝꯖꯕ ꯒꯥꯔꯗꯦꯅꯤꯡꯒꯤ ꯒꯤ ꯄꯥꯝꯃꯛꯄꯩ ꯂꯩ ꯁꯦꯝꯕ ꯈꯣꯠꯄꯁꯦ ꯁꯤꯒꯤꯁꯦ ꯃꯣꯏꯅ ꯇꯧꯕ ꯊꯕꯛꯁꯦ ꯁꯤꯗꯒꯤ ꯎꯔꯒ ꯑꯩꯁꯨ ꯑꯩ ꯏꯁꯥꯒꯤ ꯉꯝꯖꯅꯤꯡꯉꯥꯏ ꯀꯔꯤꯅꯣ ꯑꯃ ꯊꯥꯒꯦꯒ ꯍꯥꯏꯔꯒ ꯋꯥꯈꯜꯂꯣꯟꯁꯤ ꯐꯥꯎꯔꯛꯄꯁꯦ ꯃꯣꯏꯒꯤ ꯑꯁꯦꯡꯕ ꯑꯩꯕꯨ ꯀꯩꯗꯧꯕ ꯁꯦꯜꯐ ꯃꯣꯇꯤꯚꯦꯇꯦꯠ ꯅꯠꯇ꯭ꯔꯒ ꯑꯩꯅ ꯑꯣꯏꯔꯛꯈꯤꯕꯁꯦ ꯑꯩꯒꯤ ꯏꯃꯥ ꯏꯄꯥꯅ ꯇꯧꯕ ꯊꯕꯛꯁꯦ ꯁꯤꯗꯒꯤ ꯑꯣꯏꯔꯛꯈꯤꯕꯅꯤ